ꯁꯤ ꯐꯥꯏꯞ ꯏꯁꯇꯥꯔ ꯀꯦꯐ ꯁꯥꯔꯕꯤꯁ ꯑꯣꯏꯕꯤꯔꯕꯔ ꯂꯥꯛꯂꯤꯕ ꯇꯥꯡ ꯅꯣꯕꯦꯝꯕꯔꯒꯤ ꯇꯥꯡ ꯃꯉꯥꯁꯤꯗ ꯑꯩ ꯊꯧꯕꯥꯜꯗ ꯆꯠꯀꯅꯤ ꯁꯤꯗ ꯅꯣꯏꯒꯤ ꯀꯦꯞ ꯁꯔꯕꯤꯁꯇ ꯐꯪꯉꯤꯕ ꯒꯥꯔꯤ ꯐꯪꯕ ꯒꯥꯔꯤꯁꯤꯡ ꯑꯣꯜꯇꯣ ꯐꯪꯕꯔ ꯕꯣꯂꯦꯔ ꯐꯪꯕꯔ ꯑꯗꯨꯒ ꯐꯪꯉꯤꯕ ꯄ꯭ꯔꯥꯏꯁꯤꯡꯗꯣ ꯑꯃꯨꯛꯇꯪ ꯍꯥꯏꯕꯤꯔꯛꯑꯣ ꯑꯗꯨ ꯃꯁꯤꯒꯤ ꯇꯥꯔꯤꯛ ꯃꯉꯥꯁꯤꯗ ꯐ꯭ꯔꯤ ꯑꯣꯏꯖꯒꯗꯔ ꯑꯩ ꯕꯨꯛ ꯑꯃꯇ ꯄꯥꯝꯖꯩ